ꯍꯜꯂꯣ ꯑꯥ ꯍꯣꯏ

ꯑꯥ ꯍꯪꯕꯤꯌꯣ ꯌꯥꯅꯤ ꯍꯧꯖꯤꯛ ꯍꯧꯖꯤꯛ ꯄꯨꯡ ꯇꯔꯥꯒꯨꯝꯕ ꯇꯥꯔꯦ ꯑꯗꯨꯝ ꯀꯩꯅꯣꯅ ꯃꯦꯗꯥꯝꯅ ꯂꯥꯛꯄꯀꯥꯟꯗ ꯑꯗꯨꯝ ꯆꯞꯆꯥꯅꯤ ꯅꯪꯅꯤ ꯌꯦꯡꯕꯗꯣ ꯍꯣꯏ ꯄꯨꯡ ꯃꯥꯄꯟꯗꯒꯤꯅ ꯃꯉꯥ ꯐꯥꯎꯗꯣ ꯍꯥꯡꯕꯅꯦ ꯑꯗꯨ ꯃꯦꯗꯥꯝ ꯌꯧꯔꯛꯄꯗ ꯑꯗꯨꯝ ꯃꯇꯝꯗꯨ ꯆꯞ ꯆꯥꯔꯅꯤ ꯑꯗꯨ ꯑꯗꯨꯝ ꯆꯪꯉ ꯌꯦꯡꯕ ꯌꯥꯒꯅꯤ ꯑꯗꯨꯗ ꯃꯤ ꯑꯃꯒꯤ ꯇꯤꯛꯀꯦꯠꯁꯦ ꯌꯥꯡꯈꯩꯗꯤ ꯑꯣꯏꯕꯅꯦ ꯑꯗꯨ ꯑꯗꯨꯒꯤ ꯍꯧꯖꯤꯛꯀꯤꯗꯤ ꯈꯔ ꯀꯟꯗꯤꯁꯟ ꯄꯤꯕ꯭ꯔꯥ ꯀꯩꯅꯣꯇꯧꯕ꯭ꯔꯥ ꯑꯗꯨꯃꯗꯤ ꯑꯩ ꯑꯦꯛꯖꯦꯛ ꯈꯪꯖꯗ꯭ꯔꯦ ꯃꯦꯗꯥꯝ ꯎꯝ ꯍꯣꯏ ꯃꯦꯗꯥꯝꯅ ꯑꯗꯨꯝ ꯂꯥꯛꯄꯤꯌꯣ ꯌꯥꯅꯤ ꯑꯩ ꯃꯇꯦꯡ ꯇꯧꯖꯒꯦ